ꯃꯅꯤꯄꯨꯔꯤ ꯂꯣꯜꯁꯤ ꯄꯨꯋꯥꯔꯤꯗꯒꯤ ꯑꯗꯨꯝ ꯂꯩꯔꯛꯂꯕ ꯂꯣꯜꯅꯤ ꯃꯇꯝꯒꯤ ꯃꯇꯨꯡꯏꯟꯅ ꯕ꯭ꯔꯃꯥꯒꯤ ꯂꯣꯜꯌꯥꯟ ꯀꯔꯤ ꯌꯥꯎꯁꯤꯜꯂꯛꯄꯅ ꯃꯔꯝ ꯑꯣꯏꯔꯒ ꯆꯥꯎꯈꯠꯄꯒꯤ ꯆꯥꯡꯁꯤ ꯈꯔ ꯍꯟꯗꯔꯛꯄ ꯆꯥꯎꯈꯠꯂꯛꯄꯒꯤ ꯆꯥꯡ ꯍꯟꯗꯔꯛꯄꯁꯤꯅ ꯃꯔꯝ ꯑꯣꯏꯔꯒ ꯄꯨꯋꯥꯔꯤꯒꯤ ꯂꯣꯜꯁꯤꯡꯁꯦ ꯍꯦꯟꯅ ꯃꯌꯦꯛ ꯁꯦꯡꯂꯛꯇꯅ ꯑꯗꯨꯅ ꯃꯇꯝꯒꯤ ꯃꯇꯨꯡꯏꯟꯅ ꯂꯣꯜꯁꯦ ꯆꯥꯎꯈꯠꯍꯟꯕ ꯍꯦꯟꯒꯠꯍꯟꯕ ꯑꯩꯈꯣꯏ ꯍꯧꯔꯛꯂꯤꯕ ꯅꯍꯥꯔꯣꯜꯁꯤꯡ ꯂꯩꯔꯤꯕ ꯃꯌꯥꯝꯁꯤꯅ ꯃꯊꯧ ꯇꯥꯏ ꯑꯗ ꯀꯔꯝꯅ ꯆꯥꯎꯈꯠꯀꯅꯤ ꯍꯥꯏꯕꯁꯤ ꯅꯩꯅꯕ ꯆꯪꯉꯤ ꯑꯗꯨꯅ ꯑꯍꯣꯡꯕ ꯑꯇꯣꯞꯄ ꯂꯣꯜꯌꯥꯟꯁꯤꯡꯗꯒꯤ ꯍꯟꯊꯅ ꯉꯥꯡꯅꯕ ꯍꯣꯠꯅꯁꯤ